ꯎꯝ ꯍꯂꯣ ꯁꯤꯁꯦ ꯗ꯭ꯔꯥꯏꯚꯤꯡ ꯑꯦꯖꯦꯟꯁꯤ ꯑꯣꯏꯕꯤꯔꯕꯣ ꯑꯣ ꯑꯗꯨ ꯑꯥ ꯑꯩꯗꯣ ꯍꯧꯖꯤꯛ ꯏꯌꯥꯔꯄꯣꯔꯠꯇ ꯂꯩꯕ ꯍꯧꯖꯤꯛ ꯃꯄꯥꯜꯂꯝꯗꯒꯤ ꯂꯥꯛꯇ ꯉꯥꯏꯔꯤꯕ ꯑꯗꯨ ꯏꯥꯌꯔꯄꯣꯔꯠꯇ ꯂꯩꯕ ꯑꯗꯨ ꯅꯈꯣꯏ ꯒꯥꯔꯤ ꯑꯃ ꯋꯥꯏꯁꯤꯔꯥ ꯇꯧꯕ ꯇꯦꯛꯁꯤ ꯑꯗꯨ ꯑꯣ ꯀꯔꯝ ꯀꯔꯝꯕ ꯒꯥꯔꯤꯔꯣ ꯑꯧ ꯑꯗꯨ ꯑꯗꯨ ꯃꯃꯟꯗꯤ ꯀꯃꯥꯏꯅ ꯇꯧ ꯂꯩꯕ ꯑꯦꯛ ꯖꯤ ꯄꯤꯗꯨꯅ ꯃꯃꯟ ꯀꯌꯥ ꯑꯣ ꯎꯝ ꯑꯗꯨ ꯈꯔ ꯇꯥꯕ ꯌꯥꯔꯣꯏꯗ꯭ꯔꯣ ꯃꯃꯟꯗꯣ ꯀꯥꯔꯗꯣ ꯀꯥꯔꯗꯣ ꯑꯣꯏꯅ ꯇꯧꯒꯦ ꯃꯃꯟ ꯈꯔ ꯇꯥꯕ ꯌꯥꯔꯣꯏꯗ꯭ꯔꯥ ꯑꯣ ꯑꯣ ꯑꯣ ꯍꯣꯏ ꯑꯗꯨꯗꯤ ꯀꯥꯔꯗꯣ ꯑꯣꯏꯅ ꯇꯧꯔꯒꯦ ꯍꯣꯏ ꯑꯗꯨ ꯅꯪ ꯌꯥꯔꯗꯤ ꯈꯔ ꯊꯨꯅ ꯊꯥꯕꯤꯔꯛꯅꯤꯉꯥꯏ ꯇꯧꯋꯣ ꯑꯧ ꯍꯣꯏ ꯏꯌꯥꯔꯄꯣꯔꯠ ꯌꯧꯔꯦ ꯍꯣꯏ ꯂꯦꯟꯗꯤꯡ ꯇꯧꯔ ꯍꯧꯖꯤꯛ ꯉꯥꯏꯔ ꯂꯩꯔꯤꯅꯤ ꯑꯣ ꯍꯣꯏ ꯍꯣꯏ ꯑꯣ ꯍꯣꯏ ꯍꯣꯏ ꯍꯣꯏ ꯍꯣꯏ